ꯍꯥꯟꯅ ꯉꯥ ꯐꯥꯕ ꯉꯥ ꯐꯥꯕꯗ ꯍꯥꯟꯅ ꯂꯩꯖꯔꯝꯕ ꯉꯥꯁꯤꯡ ꯉꯥꯇꯣꯟ ꯉꯥꯔꯤꯟ ꯁꯔꯦꯡ ꯍꯥꯏꯔꯤꯕ ꯍꯥꯟꯅ ꯐꯪꯖꯔꯝꯕ ꯇꯨꯔꯦꯟꯗ ꯄꯥꯠꯇ ꯂꯩꯔꯝꯕ ꯉꯥꯁꯤꯡꯗꯨ ꯍꯧꯖꯤꯛꯇꯤ ꯑꯃꯠꯇ ꯐꯪꯈꯤꯗ꯭ꯔꯦ ꯍꯧꯖꯤꯛꯇꯤ ꯃꯄꯥꯟꯂꯣꯝꯗꯒꯤ ꯂꯥꯛꯄ ꯉꯥꯁꯤꯡꯅ ꯃꯍꯨꯠ ꯁꯤꯟꯈ꯭ꯔꯦ ꯃꯁꯤ ꯃꯥꯡꯊꯈꯤꯕꯒꯤ ꯃꯔꯝꯗꯤ ꯏꯁꯤꯡꯗ ꯏꯁꯤꯡ ꯏꯁꯤꯡꯗ ꯋꯥꯇꯔ ꯄꯣꯂꯨꯁꯟ ꯊꯣꯛꯂꯛꯄꯗꯩꯅꯤ

ꯉꯥꯁꯤꯡꯗꯨ ꯁꯤꯕꯩ ꯃꯆꯥꯛ ꯑꯣꯏꯗꯅ ꯑꯝꯇ ꯐꯪꯉꯛꯇꯕꯅꯤ ꯍꯧꯖꯤꯛꯇꯤ ꯍꯥꯟꯅ ꯍꯥꯎꯅ ꯆꯥꯔꯝꯕ ꯉꯥꯁꯤꯡꯗꯨ ꯍꯧꯖꯤꯛꯇꯤ ꯑꯩꯈꯣꯏ ꯆꯥꯕ ꯐꯪꯗ꯭ꯔꯦ ꯏꯁꯤꯡ ꯁꯦꯡꯉꯛꯇꯕꯒꯤ ꯃꯔꯝ ꯑꯣꯏꯔꯒ